ꯌꯨꯝꯗ ꯍꯥꯡꯅ ꯂꯩꯕ ꯃꯇꯝꯗ ꯏꯁꯩ ꯉꯩꯍꯥꯛ ꯁꯛꯅꯤꯡꯕ ꯃꯇꯝꯗꯁꯨ ꯁꯛꯏ ꯑꯗꯨꯒ ꯏꯁꯀꯨꯟ ꯆꯠꯄ ꯃꯇꯝꯗꯗꯤ ꯏꯁꯀꯨꯜꯒꯤ ꯑꯣꯖꯥꯁꯤꯡ ꯑꯃꯗꯤ ꯏꯃꯥꯅꯕ ꯀꯌꯥꯒ ꯂꯩꯃꯤꯟꯅꯕ ꯃꯇꯝꯗꯗꯤ ꯏꯁꯩ ꯑꯗꯨ ꯁꯛꯆꯗꯦ